ꯑꯩꯒꯤ ꯌꯨꯝꯒꯤ ꯁꯍꯔ ꯅꯠꯇꯔꯒ ꯁꯍꯔꯒꯤ ꯃꯔꯝꯗ ꯑꯩꯅ ꯈ꯭ꯋꯥꯏꯗꯒꯤ ꯄꯥꯝꯂꯤꯕ ꯋꯥꯐꯝ ꯑꯗꯨꯗꯤ ꯑꯩꯈꯣꯏꯒꯤ ꯁꯍꯔ ꯑꯃꯗꯤ ꯃꯍꯧꯁꯥꯒ ꯂꯩꯅꯔꯤꯕ ꯃꯔꯤ ꯑꯗꯨꯅꯤ ꯅꯥꯀꯟ ꯑꯃꯗ ꯌꯦꯡꯂꯨꯕ ꯃꯇꯝꯗꯅ ꯁꯍꯔꯒꯤ ꯆꯥꯎꯈꯠꯄ ꯅꯤꯜ ꯈꯣꯡꯕ ꯑꯗꯨꯒ ꯅꯥꯀꯜ ꯑꯃꯗ ꯌꯦꯡꯂꯨꯕ ꯃꯇꯝꯗꯅ ꯃꯍꯧꯁꯥꯒꯤ ꯐꯖꯕ ꯆꯤꯡ ꯄꯥꯠ ꯇꯨꯔꯦꯟ ꯄꯨꯝꯅꯃꯛ ꯑꯁꯤ ꯑꯃꯨꯛꯇꯪꯗ ꯎꯕ ꯐꯪꯏ ꯃꯔꯝ ꯑꯁꯤꯅ ꯑꯅꯤꯃꯛꯄꯨ ꯑꯃꯨꯛꯇꯪꯗ ꯎꯕ ꯐꯪꯕ ꯃꯐꯝ ꯑꯣꯏꯕꯅ ꯑꯩꯅ ꯃꯁꯤꯒꯤ ꯋꯥꯐꯝ ꯑꯁꯤ ꯌꯥꯝꯅ ꯄꯥꯝꯂꯤꯕꯅꯤ ꯃꯍꯧꯁꯥꯒꯤ ꯃꯐꯝ ꯑꯣꯏꯔꯤꯕ ꯆꯤꯡ ꯄꯥꯠ ꯇꯨꯔꯦꯟ ꯀꯌꯥ ꯑꯁꯤꯗꯒꯤ ꯄꯨꯈꯠꯂꯛꯄ ꯃꯅꯥ ꯃꯁꯤꯡ ꯉꯥ ꯆꯥꯛꯅꯆꯤꯡꯕꯁꯤꯡ ꯁꯍꯔꯒꯤ ꯑꯣꯏꯔꯤꯕ ꯃꯐꯝ ꯈꯨꯗꯤꯡꯃꯛꯇ ꯌꯣꯟꯂꯤ ꯑꯗꯨꯅ ꯁꯍꯔꯒꯤ ꯑꯣꯏꯔꯤꯕ ꯃꯐꯝ ꯈꯨꯗꯤꯡꯃꯛꯇ ꯌꯥꯝꯅ ꯐ꯭ꯔꯦꯁ ꯑꯣꯏꯔꯥꯕ ꯆꯤꯟꯖꯥꯛ ꯀꯌꯥ ꯃꯔꯨꯝ ꯐꯪꯗꯨꯅ ꯁꯍꯔꯗ ꯂꯩꯔꯤꯕ ꯃꯤꯄꯨꯝ ꯈꯨꯗꯤꯡꯃꯛꯁꯨ ꯐ꯭ꯔꯦꯁ ꯑꯣꯏꯔꯕ ꯆꯤꯟꯖꯥꯛ ꯀꯌꯥꯗꯨꯕ ꯆꯥꯕ ꯐꯪꯍꯟꯂꯤ ꯑꯗꯨꯒ ꯁꯍꯔꯒꯤ ꯆꯥꯎꯈꯠꯄ ꯑꯗꯨꯅ ꯃꯍꯧꯁꯥ ꯑꯀꯣꯏꯕ ꯈꯨꯡꯒꯪꯗ ꯂꯩꯖꯔꯤꯕ ꯃꯤꯑꯣꯏꯁꯤꯡꯗꯁꯨ ꯌꯥꯝꯅ ꯅꯨꯡꯉꯥꯏꯕ ꯆꯥꯎꯈꯠꯄ ꯑꯃꯁꯨ ꯄꯤꯔꯤ ꯃꯇꯧ ꯑꯁꯨꯝꯅ ꯑꯃꯒ ꯑꯃꯒꯒꯤ ꯃꯔꯛꯇ ꯅꯨꯡꯁꯤ ꯆꯥꯟꯅꯅ ꯂꯩꯔꯤ